ꯍꯧꯖꯤꯛꯐꯧꯒꯤ ꯃꯇꯝ ꯑꯁꯤꯗ ꯊꯣꯛ ꯃꯇꯝ ꯃꯇꯝꯒꯤ ꯊꯣꯛꯂꯛꯂꯤꯕ ꯊꯧꯗꯣꯛ ꯋꯥꯊꯣꯛꯁꯤꯡꯗ ꯌꯨꯝꯐꯝ ꯑꯣꯏꯔꯒ ꯑꯩꯅ ꯋꯥꯍꯩ ꯋꯥꯇꯥ ꯀꯣꯠ ꯃꯆꯥ ꯃꯆꯥ ꯈꯔ ꯁꯦꯝꯖꯩ ꯁꯦꯝꯖꯔꯤꯕ ꯀꯣꯠꯁꯤꯡ ꯑꯁꯤ ꯄꯨꯟꯁꯤꯟꯖꯔꯒ ꯂꯥꯏꯔꯤꯛ ꯑꯃ ꯄꯨꯊꯣꯛꯅꯅꯕꯕꯨꯗꯤ ꯍꯣꯠꯅꯖꯩ ꯑꯩꯅ ꯁꯦꯝꯖꯔꯤꯕꯁꯤꯡ ꯑꯁꯦ ꯀꯅꯥꯒꯨꯝꯕꯁꯤꯡꯅ ꯄꯥꯕꯤꯔꯒꯗꯤ ꯄꯨꯛꯅꯤꯡ ꯂꯧꯁꯤꯡ ꯑꯣꯏꯒꯅꯤ ꯍꯥꯏꯕ ꯑꯁꯤ ꯑꯩꯒꯤ ꯊꯖꯖꯕꯅꯤ